ꯑꯩꯈꯣꯏꯅ ꯃꯅꯤꯄꯨꯔꯤ ꯂꯣꯟꯁꯤ ꯑꯩꯈꯣꯏꯒꯤ ꯃꯅꯤꯄꯨꯔꯒꯤ ꯑꯣꯏꯕ ꯀꯜꯆꯔꯦꯜ ꯄ꯭ꯔꯣꯒ꯭ꯔꯥꯝꯁꯤꯡ ꯑꯇꯣꯞꯄ ꯏꯁꯇꯦꯠꯇ ꯎꯠꯄ ꯆꯠꯄ ꯃꯇꯝꯗ ꯄꯔꯐꯣꯔꯃꯦꯟꯁ ꯄꯤꯕ ꯆꯠꯄ ꯃꯇꯝꯗ ꯑꯩꯈꯣꯏꯒꯤ ꯂꯣꯟ ꯑꯗꯨꯝ ꯁꯤꯖꯟꯅꯕ ꯑꯗꯨꯒ ꯑꯩꯈꯣꯏꯒꯤ ꯃꯌꯦꯛꯁꯤꯡ ꯏꯗꯨꯅ ꯁꯨꯃꯥꯏꯅ ꯁꯨꯝ ꯁꯤꯖꯤꯟꯅꯕ ꯃꯔꯨ ꯑꯣꯏꯅ ꯑꯗꯒꯤ ꯑꯩꯈꯣꯏꯒꯤ ꯃꯅꯤꯄꯨꯔꯗ ꯂꯩꯔꯤꯕ ꯁꯥꯇ꯭ꯔꯁꯤꯡꯗ ꯅꯤꯁꯥꯒꯤ ꯏꯔꯣꯟꯁꯦ ꯌꯥꯝ ꯃꯔꯨ ꯑꯣꯏ ꯍꯥꯏꯅ ꯂꯥꯏꯔꯤꯛꯇ ꯑꯗꯒꯤ ꯑꯩꯈꯣꯏꯒꯤ ꯏꯪꯂꯤꯁꯅ ꯏꯔꯤꯕ ꯃꯌꯦꯛꯁꯤꯡꯁꯤ ꯑꯩꯈꯣꯏꯒꯤ ꯏꯌꯦꯛꯇ ꯂꯣꯏꯅ ꯑꯣꯟꯊꯣꯛꯄ ꯑꯗꯨꯒ ꯑꯇꯣꯞ ꯑꯇꯣꯞꯄ ꯏꯁꯇꯦꯠꯀꯤ ꯌꯨꯅꯤꯚꯔꯁꯤꯇꯤꯁꯤꯡꯗ ꯑꯩꯈꯣꯏꯒꯤ ꯂꯣꯟꯒꯤ ꯗꯤꯄꯥꯔꯠꯃꯦꯟꯁꯤꯡ ꯍꯥꯡꯕ ꯑꯩꯈꯣꯏꯒꯤ ꯂꯣꯟꯒꯤ ꯇꯝꯐꯝ ꯁꯪꯁꯤꯡ ꯍꯥꯡꯗꯣꯛꯄ ꯁꯤ ꯑꯣꯏ ꯇꯥꯔꯒꯗꯤ ꯃꯅꯤꯄꯨꯔ ꯂꯣꯟ ꯑꯁꯤꯕꯨ ꯇꯨꯡꯗ ꯌꯣꯛꯈꯠꯄꯗ ꯑꯃꯗꯤ ꯊꯥꯛ ꯋꯥꯡꯈꯠꯍꯟꯕꯗ ꯃꯇꯦꯡ ꯄꯥꯡꯒꯅꯤ ꯍꯥꯏꯅ ꯈꯟꯖꯩ